ꯀꯔꯤ ꯍꯥꯏꯕꯤꯒꯗꯕ ꯃꯥꯅꯦ ꯇ꯭ꯔꯥꯚꯦꯜ ꯑꯦꯖꯦꯟꯁꯤꯒꯤꯅꯦ ꯀꯔꯤ ꯍꯥꯏꯕꯤꯒꯗꯕ

ꯍꯣꯏ ꯀꯔꯥꯏ ꯀꯔꯥꯏ ꯃꯐꯝꯅꯣ ꯀꯣꯏꯕ ꯄꯥꯝꯕꯤꯔꯤꯁꯤ

ꯍꯣꯏ ꯍꯣꯏ

ꯑꯣ ꯑꯗꯨꯒꯤꯗꯤ ꯒꯥꯔꯤꯒꯤꯁꯨ ꯂꯣꯏꯅ ꯑꯗꯨꯗꯤ ꯂꯣꯏꯅ ꯂꯩꯔꯅꯤꯌꯦ ꯑꯗꯨꯗ ꯀꯩꯅꯣꯁꯦ ꯒꯥꯔꯤꯁꯦ ꯆꯠꯄ ꯃꯇꯝꯗ ꯑꯩꯈꯣꯏꯒꯤ ꯄꯨꯡ ꯅꯠꯇ꯭ꯔꯒꯗꯤ ꯑꯁꯨꯃꯥꯏꯅ ꯇꯧꯔ ꯌꯦꯡꯉꯒ ꯍꯥꯏꯖꯔꯛꯑꯅꯦꯕꯀꯣ ꯑꯗꯨꯒ ꯑꯍꯤꯡ ꯂꯦꯛꯀꯗꯧꯔꯤꯕ꯭ꯔꯥ ꯁꯣꯝꯒꯤꯁꯦ ꯁꯦꯟꯗ꯭ꯔꯥꯗ ꯑꯗꯨ ꯑꯣꯏꯔꯒꯗꯤ ꯑꯗꯨ ꯑꯣꯏꯔꯒꯗꯤ ꯀꯩꯅꯣꯗ ꯋꯥꯟ ꯄꯔꯁꯟꯗ ꯋꯥꯟ ꯗꯦꯗꯀꯣ ꯇꯨ ꯊꯥꯎꯖꯟ ꯂꯥꯛꯀꯅꯤꯌꯦ ꯁꯦꯟꯗ꯭ꯔꯥꯒꯤꯗꯤ

ꯑꯗꯨ ꯃꯤꯗꯣ ꯐꯥꯏꯚꯇꯩ ꯍꯦꯜꯂꯛꯄꯅꯤꯅ ꯂꯩꯔꯛꯀꯅꯤꯌꯦ ꯑꯗꯨꯒꯤꯗꯤ ꯇ꯭ꯋꯦꯟꯇꯤ ꯐꯣꯔ ꯁꯨꯃꯥꯏꯅ ꯂꯩꯔꯛꯀꯅꯤꯌꯦ ꯂꯣꯏꯅ ꯌꯥꯎꯔꯛꯀꯅꯤꯌꯦ ꯂꯟꯆ ꯗꯤꯟꯅꯔ ꯂꯣꯏꯅ ꯑꯩꯈꯣꯏꯅ ꯃꯐꯝꯗꯨꯗ ꯏꯁꯄꯣꯠꯇꯨꯗ ꯂꯣꯏ ꯁꯤꯟꯖꯔꯝꯃꯗꯣꯏꯅꯦ ꯑꯗꯨꯗ ꯎꯝ ꯑꯗꯣꯝꯅ ꯍꯥꯞꯆꯅꯤꯡꯕꯗꯣ ꯍꯥ

ꯌꯥꯅꯤ ꯌꯥꯅꯤ ꯑꯗꯨꯒꯤꯗꯤ ꯑꯗꯨꯒ ꯂꯟꯆ ꯗꯤꯟꯅꯔꯒꯤ ꯃꯇꯥꯡ ꯕ꯭ꯔꯦꯛ ꯐꯥꯁꯀꯤꯁꯦ ꯑꯗꯨꯝ ꯑꯍꯦꯟꯕ ꯄꯥꯝꯖꯔꯒꯁꯨ ꯑꯗꯨꯝ ꯑꯗꯨꯝ ꯌꯥꯅꯤꯕꯀꯣ ꯑꯗꯨꯕꯨ ꯑꯗꯨꯗꯤ ꯑꯃꯨꯛ ꯑꯍꯦꯟꯕ ꯆꯥꯔꯖ ꯂꯥꯛꯀꯅꯤ ꯑꯗꯨꯒꯤꯗꯤ ꯑꯩꯈꯣꯏꯅ ꯁꯤꯟꯖꯔꯤꯗꯨꯗꯒꯤ ꯑꯍꯦꯟꯕ ꯂꯥꯛꯑꯒꯗꯤ

ꯑꯪ

ꯑꯦ ꯑꯗꯨꯒꯤꯗꯤ ꯀꯩꯝꯇ ꯄꯥꯈꯠꯅꯤꯡꯉꯥꯏ ꯂꯩꯇꯦ ꯑꯗꯨꯒꯤꯗꯤ ꯑꯩꯈꯣꯏꯅ ꯃꯇꯤꯛ ꯆꯥꯅ ꯁꯦꯀ꯭ꯌꯨꯔꯤꯇꯤ ꯄꯤꯔꯀꯥꯟꯗ ꯆꯠꯂꯟꯒꯅꯤ ꯑꯗꯨꯒꯤꯗꯤ ꯅꯨꯄꯤ ꯉꯥꯛꯇ ꯑꯣꯏꯕꯅꯤꯅ ꯍꯣꯏ ꯍꯣꯏ ꯊꯦꯡꯀꯤꯌꯨ